ꯑꯣ ꯇꯥꯏ ꯇꯥꯏ ꯇꯥꯏ ꯍꯦꯜꯂꯣ ꯑꯥ ꯎꯝ ꯇꯥꯔꯦ ꯇꯥꯔꯦ ꯃꯥꯅꯦ ꯃꯥꯅꯦ ꯃꯥꯅꯦ ꯃꯥꯅꯦ ꯃꯥꯅꯦ ꯑꯩ ꯀꯥꯎꯟꯇꯔꯗ ꯂꯩꯕꯗꯨꯅꯦ

ꯑꯗꯨꯝ ꯍꯥꯡꯉꯤꯗ ꯑꯗꯨꯝ ꯄꯨꯂꯞ ꯍꯥꯡꯉꯤ ꯄꯨꯂꯞ ꯍꯥꯡꯉꯤ ꯂꯩꯇꯦ ꯂꯩꯇꯦ ꯑꯥ ꯑꯦ ꯂꯩ ꯂꯩ ꯑꯗꯨꯒꯤꯗꯤ ꯄꯥꯔꯀꯤꯡ ꯐꯖꯅ ꯂꯩ ꯑꯗꯨꯕꯨ ꯀꯩꯅꯣꯒꯤ ꯒꯥꯔꯤꯒꯤ ꯇꯤꯛꯀꯦꯠ ꯑꯣꯏꯅ ꯃꯃꯜ ꯑꯣꯏꯅ ꯒꯥꯔꯤ ꯑꯆꯧꯕ ꯑꯣꯏꯔꯒꯅ ꯂꯨꯄꯥ ꯌꯥꯡꯈꯩ ꯂꯧꯋꯦ ꯃꯆꯥ ꯑꯣꯏꯔꯒꯅ ꯂꯨꯄꯥ ꯀꯨꯟ ꯂꯧꯕ ꯎꯝ ꯃꯤ ꯑꯃꯃꯝꯒꯤ ꯂꯨꯄꯥ ꯌꯥꯡꯈꯩ ꯌꯥꯡꯈꯩ ꯑꯉꯥꯡ ꯍꯥꯏꯁꯤ ꯆꯍꯤ ꯑꯉꯥꯡ ꯃꯆꯥ ꯑꯣꯏꯔꯗꯤ ꯂꯧꯗ꯭ꯔꯦ ꯑꯗꯣ ꯈꯔ ꯆꯥꯎꯔꯒꯗꯤ ꯆꯍꯤ ꯇꯔꯥꯃꯉꯥꯒꯤ ꯃꯊꯛ ꯇꯔꯥꯃꯉꯥ ꯇꯔꯥꯇꯔꯦꯠ ꯇꯔꯥꯅꯤꯄꯥꯟ ꯌꯧꯔꯒꯗꯤ ꯂꯨꯄꯥ ꯌꯥꯡꯈꯩ ꯂꯧꯔꯦ

ꯎꯝ ꯌꯥꯅꯤ ꯌꯥꯅꯤ ꯃꯅꯨꯡꯗ ꯑꯆꯥ ꯑꯊꯛꯀꯤ ꯌꯥꯝ ꯐꯖꯅꯃꯛ ꯌꯣꯟꯗ꯭ꯔꯒꯁꯨ ꯑꯗꯨꯝ ꯑꯩꯈꯣꯏ ꯀꯔꯤ ꯍꯥꯏꯅꯤ ꯑꯆꯥꯄꯣꯠ ꯍꯩ ꯃꯍꯤꯒꯨꯝꯕꯀꯣ ꯀꯣꯀꯥ ꯀꯣꯂꯥꯒꯨꯝꯕꯀꯣ ꯄꯦꯞꯁꯤꯒꯨꯝꯕ ꯑꯗꯒꯤ ꯆꯤꯞ ꯑꯪꯀꯜ ꯆꯤꯞꯀ ꯑꯗꯨꯝꯕ ꯃꯌꯥꯝ ꯀꯨꯔꯀꯨꯔꯦꯒꯨꯝꯕ ꯈꯔ ꯌꯣꯜꯂꯦ ꯑꯗꯣ ꯌꯥꯝ ꯆꯥꯎꯅ ꯃꯅꯨꯡꯗ ꯀꯩꯅꯣꯗꯧꯅ ꯍꯣꯇꯦꯜ ꯑꯆꯧꯕꯗꯧꯅ ꯆꯥꯛ ꯏꯁꯤꯡ ꯌꯥꯎꯔꯒ ꯇꯧꯕꯃꯛꯇꯤ ꯌꯥꯎꯗꯦ ꯑꯗꯨꯒ ꯌꯨꯝꯗꯒꯤ ꯄꯨꯔꯛꯄ ꯉꯁꯥꯏ ꯄꯟꯈꯤꯕꯗꯣ ꯑꯗꯨꯝ ꯑꯗꯨꯝꯕꯗꯣ ꯑꯗꯨꯒꯤ ꯆꯥꯐꯝ ꯈꯣꯠꯐꯝ ꯃꯐꯝ ꯂꯩ ꯑꯗꯨꯝ ꯌꯥꯒꯅꯤ ꯃꯁꯤ ꯄꯨꯡ ꯑꯌꯨꯛꯀꯤ ꯄꯨꯡ ꯅꯤꯄꯥꯟꯗꯒꯤ ꯍꯧꯔꯦ ꯑꯗꯨꯒ ꯍꯧꯖꯤꯛ ꯅꯤꯡꯊꯝꯊꯥ ꯑꯣꯏꯕꯅꯤꯅ ꯄꯨꯡ ꯃꯔꯤ ꯁꯤꯗ ꯂꯣꯏꯁꯜꯂꯦ ꯑꯗꯨꯒ ꯀꯥꯂꯦꯟꯗꯅ ꯑꯃꯨꯛ ꯄꯨꯡ ꯅꯤꯄꯥꯟꯗꯒꯤ ꯍꯧꯔꯒ ꯄꯨꯡ ꯃꯉꯥ ꯐꯧ ꯑꯃꯨꯛ ꯑꯣꯏꯕ ꯎꯝ

ꯍꯣꯏ ꯍꯪꯉꯣ ꯎꯝ ꯌꯥꯏ ꯌꯥꯏ ꯌꯥꯏ ꯐꯥꯎꯕꯤꯔꯛꯑꯣ ꯁꯤ ꯅꯝꯕꯔꯁꯤꯗ ꯑꯗꯨꯝ ꯍꯣꯏ ꯍꯣꯏ ꯑꯥ ꯑꯥ ꯑꯥ ꯑꯥ ꯍꯣꯏ ꯍꯣꯏ